ꯂꯥꯌꯦꯡꯁꯪ ꯑꯃꯗ ꯆꯠꯄ ꯃꯇꯝꯗ ꯆꯠꯆꯕ ꯃꯇꯝꯗ ꯑꯩ ꯍꯤꯗꯥꯛ ꯑꯃꯈꯛ ꯂꯩꯖꯔꯨꯏ ꯃꯥꯗꯨꯗꯩꯗ ꯃꯃꯜ ꯍꯦꯟꯅ ꯂꯧꯕꯤꯕꯒꯨꯝꯕ ꯑꯗꯨꯗꯒꯤꯗꯤ ꯑꯩꯈꯣꯏꯒꯤ ꯆꯪꯒꯗꯕ ꯄꯣꯠꯂꯝꯁꯤꯡꯗ ꯃꯃꯜ ꯍꯦꯟꯅ ꯍꯦꯟꯅ ꯂꯧꯕꯤꯕ ꯑꯗꯨꯒꯨꯝꯕꯁꯨ ꯑꯗꯨꯝ ꯌꯥꯎꯖꯩ ꯑꯗꯨꯅ ꯃꯔꯝ ꯑꯣꯏꯔꯒ ꯑꯩꯁꯨ ꯑꯗꯨꯒꯤ ꯂꯥꯡꯗ ꯊꯨꯕꯁꯨ ꯗꯨꯝ ꯌꯥꯎꯏ